ꯇ꯭ꯔꯥꯕꯦꯂꯤꯡꯒꯤ ꯍꯥꯏꯗꯤ ꯑꯣꯏꯕꯗꯤ ꯑꯩꯒꯤ ꯑꯣꯏꯅꯗꯤ ꯑꯩꯒꯤ ꯑꯩꯈꯣꯏꯅ ꯍꯧꯖꯤꯛ ꯇ꯭ꯔꯥꯕꯦꯂꯤꯡ ꯆꯠꯄ ꯃꯇꯝꯁꯤ ꯑꯩꯈꯣꯏꯅ ꯇ꯭ꯔꯥꯕꯦꯂꯤꯡꯁꯤ ꯑꯩꯅ ꯈꯟꯖꯔꯤꯁꯤꯗꯤ ꯆꯨꯝꯅ ꯑꯩꯒꯤ ꯂꯥꯏꯔꯤꯛ ꯂꯥꯏꯁꯨꯨ ꯇꯝꯃꯨꯔꯕꯅꯤꯅꯦꯀꯣ ꯍꯧꯖꯤꯛꯁꯤ ꯑꯗꯨꯅ ꯑꯩꯒꯤ ꯑꯣꯏꯕ ꯇ꯭ꯔꯥꯕꯦꯂꯤꯡ ꯑꯣꯏꯅ ꯑꯩꯒꯤ ꯁꯨꯝ ꯄꯩꯁꯥ ꯃꯟꯂꯤ ꯑꯩꯈꯣꯏꯒꯤ ꯑꯔꯟ ꯇꯧꯕ ꯑꯣꯏꯅ ꯑꯩ ꯇ꯭ꯔꯥꯕꯦꯂꯤꯡ ꯑꯃ ꯆꯠꯅꯤꯡꯉꯤ ꯑꯗꯨ ꯆꯠꯇꯣꯏꯁꯤ ꯑꯩ ꯏꯁꯥ ꯍꯥꯟꯅ ꯑꯩ ꯆꯠꯂꯅꯤ ꯑꯩ ꯏꯇꯣꯝꯇ ꯑꯗꯨ ꯑꯩ ꯆꯠꯀꯗꯕ ꯃꯐꯝꯁꯤꯗꯤ ꯑꯩꯈꯣꯏꯒꯤ ꯑꯩꯉꯣꯟꯗ ꯑꯩꯒꯤ ꯐꯥꯏꯅꯥꯟꯁꯦꯜꯂꯤ ꯁꯄꯣꯔꯠ ꯇꯧꯒꯗꯕ ꯑꯩꯒꯤ ꯃꯐꯝ ꯑꯗꯨꯗ ꯑꯩꯅ ꯐꯣꯀꯁ ꯇꯧꯔꯒ ꯑꯩꯅ ꯆꯠꯄ ꯇꯥꯔꯦ ꯂꯝ ꯑꯃ ꯑꯩꯅ ꯁꯨꯝ ꯈꯟꯕꯗ ꯑꯩꯈꯣꯏ ꯍꯧꯖꯤꯛ ꯑꯥꯔꯕ ꯀꯟꯇ꯭ꯔꯤꯒꯤ ꯑꯩꯈꯣꯏꯒꯤ ꯗꯨꯕꯥꯏ ꯍꯥꯏꯕ ꯑꯩꯈꯣꯏꯒꯤ ꯑꯁꯤꯗ ꯑꯩꯈꯣꯏꯅ ꯆꯠꯂꯅꯤ ꯗꯨꯕꯥꯏꯗ ꯆꯠꯄ ꯃꯇꯝꯗ ꯑꯩꯒꯤ ꯑꯩꯅ ꯆꯥꯅꯔꯤꯕ ꯑꯩꯒꯤ ꯏꯗꯨꯀꯦꯁꯟ ꯀ꯭ꯋꯥꯂꯤꯐꯤꯀꯦꯁꯟꯗꯨꯒꯤ ꯃꯇꯨꯡꯏꯟꯅ ꯑꯩ ꯑꯗꯨꯗ ꯑꯩ ꯖꯣꯕ ꯄ꯭ꯔꯤꯐꯔꯦꯟꯁ ꯑꯃ ꯑꯩ ꯇꯧꯁꯤꯜꯂꯒ ꯑꯩꯒꯤ ꯑꯣꯏꯕ ꯑꯩꯒꯤ ꯐꯥꯏꯅꯥꯟꯁꯦꯜ ꯐ꯭ꯔꯤꯗꯝ ꯑꯣꯏꯒꯅꯤꯅ ꯑꯩꯅ ꯈꯜꯂ ꯂꯥꯛꯑꯕꯅꯤꯅ ꯑꯗꯨꯗ ꯑꯩꯅ ꯄꯩꯁꯥ ꯈꯔ ꯑꯩꯒꯤ ꯐꯩꯅꯥꯟꯁꯦꯜꯒꯤ ꯑꯣꯏꯕ ꯑꯩꯅ ꯏꯁꯇ꯭ꯔꯒꯜ ꯑꯃ ꯇꯧꯔ ꯃꯇꯨꯡꯗ ꯁꯛꯁꯦꯁ ꯑꯃ ꯁꯛꯁꯦꯁ ꯄꯔꯁꯟ ꯑꯃ ꯑꯣꯏꯒꯦ ꯍꯥꯏꯔꯒꯗꯤ ꯑꯩꯅ ꯑꯗꯨꯒꯤ ꯃꯐꯝꯗꯨꯒꯤ ꯑꯣꯏꯕ ꯑꯩꯅ ꯀ꯭ꯂꯥꯏꯃꯦꯠ ꯑꯃꯁꯨꯡ ꯀꯟꯗꯤꯁꯟ ꯑꯗꯨꯒꯤ ꯖꯒꯥꯗꯨꯒꯤ ꯂꯤꯕꯤꯡ ꯏꯁꯇꯥꯏꯜ ꯑꯃꯁꯨꯡ ꯑꯩꯈꯣꯏꯒꯤ ꯄꯩꯁꯥ ꯇꯥꯟꯕꯒꯤ ꯃꯇꯥꯡ ꯑꯗꯨꯒ ꯑꯩꯈꯣꯏꯒꯤ ꯀꯔꯤꯌꯔ ꯑꯩꯈꯣꯏꯒꯤ ꯀꯔꯦꯟ ꯑꯦꯐꯤꯌꯔꯁ ꯃꯌꯥꯝꯁꯦ ꯑꯩꯅ ꯂꯣꯏꯅ ꯈꯪꯉ ꯃꯇꯨꯡꯗ ꯑꯩꯅ ꯑꯩꯒꯤ ꯖꯣꯕꯇꯨꯒꯤ ꯃꯇꯨꯡꯏꯟꯅ ꯆꯥꯅꯕ ꯑꯩꯒꯤ ꯃꯔꯨꯞ ꯃꯄꯥꯡꯁꯤꯡꯁꯨ ꯑꯩꯅ ꯃꯐꯝꯗꯨꯗ ꯑꯩꯅ ꯏꯟꯚꯥꯏꯠ ꯇꯧꯒꯅꯤ ꯏꯟꯚꯥꯏꯠ ꯇꯧꯔꯒ ꯃꯣꯏꯁꯨ ꯑꯗꯨꯗ ꯃꯣꯏꯅ ꯇ꯭ꯔꯥꯕꯦꯜ ꯇꯧꯖꯔꯒ ꯖꯣꯕ ꯑꯗꯨꯗ ꯖꯣꯕ ꯐꯪꯉꯒꯅꯤ ꯃꯣꯏꯁꯨ ꯍꯌꯦꯡ ꯇꯨꯡꯗ ꯃꯇꯝꯗꯤ ꯁꯨꯝ ꯃꯥꯡꯍꯟꯕꯗꯤ ꯌꯥꯗꯕꯅꯤꯅ ꯃꯌꯥꯝꯁꯤꯡ ꯑꯩꯅ ꯁꯨꯝ ꯏꯟꯚꯥꯏꯠ ꯇꯧꯔꯒ ꯑꯩꯅ ꯃꯣꯏꯗ ꯍꯥꯏꯒꯅꯤ ꯁꯨꯃꯥꯏꯅ ꯅꯪꯁꯨ ꯂꯥꯛꯑꯣ ꯖꯒꯥꯁꯤꯗ ꯁꯨꯃꯥꯏꯅ ꯗꯨꯕꯥꯏꯁꯤꯗ ꯆꯪꯉꯛꯑꯣ ꯁꯤꯁꯤꯁꯤꯁꯤ ꯄꯥꯏꯔꯣ ꯑꯗꯨꯒ ꯁꯤꯒꯤ ꯖꯣꯕꯁꯤ ꯅꯪ ꯄ꯭ꯔꯤꯐꯔꯦꯟꯁ ꯇꯧꯔꯒ ꯅꯪ ꯏꯟꯇꯔꯚ꯭ꯌꯨ ꯌꯥꯎꯔꯒ ꯅꯪꯒ ꯆꯥꯅꯔꯒꯗꯤ ꯃꯇꯝ ꯃꯥꯡꯍꯟꯗꯕꯤꯗ ꯍꯌꯦꯡ ꯑꯩꯈꯣꯏ ꯐꯦꯃꯤꯂꯤ ꯏꯃꯨꯡ ꯃꯅꯨꯡ ꯁꯄꯣꯔꯠ ꯇꯧꯅꯉꯥꯏꯒꯤ ꯑꯩꯈꯣꯏꯒꯤ ꯃꯇꯝ ꯄꯩꯁꯥꯁꯤ ꯑꯩꯈꯣꯏ ꯈꯤꯇꯪ ꯐꯩꯅꯥꯟꯁꯦꯜ ꯐ꯭ꯔꯤꯗꯝ ꯐꯪꯍꯧꯗ꯭ꯔꯒꯗꯤ ꯑꯩꯈꯣꯏ ꯃꯇꯝ ꯁꯨꯝ ꯍꯧꯈꯤꯅꯤꯅ ꯑꯩꯅ ꯏꯃꯥꯟꯅꯕꯁꯨ ꯍꯥꯏꯒꯅꯤ ꯑꯗꯨ ꯃꯇꯨꯡꯗ ꯑꯩꯒꯤ ꯏꯃꯥꯟꯅꯕꯁꯤꯡꯗꯨꯁꯨ ꯃꯣꯏꯁꯨ ꯑꯗꯨꯗ ꯑꯗꯨꯝ ꯐꯖꯅ ꯂꯩꯔꯅꯤ ꯂꯩꯃꯤꯟꯅꯔꯅꯤ ꯇ꯭ꯔꯥꯕꯦꯜ ꯇꯧꯔꯦ ꯑꯗꯨ ꯑꯩꯅ ꯑꯃꯨꯛꯀ ꯌꯨꯝꯗ ꯊꯣꯛꯂꯛꯑꯒ ꯑꯩꯅ ꯌꯨꯝꯒꯤ ꯐꯦꯃꯤꯂꯤꯁꯤꯡꯁꯨ ꯑꯩ ꯌꯥꯔꯒꯗꯤ ꯑꯗꯨꯗ ꯃꯣꯏꯕꯨꯁꯨ ꯑꯩꯅ ꯇ꯭ꯔꯥꯕꯦꯜꯒꯤ ꯇ꯭ꯔꯤꯞ ꯑꯃ ꯑꯩꯅ ꯁꯤꯟꯕꯤꯔꯒ ꯑꯗꯣꯝꯗ ꯆꯠꯅꯕꯒꯤ ꯑꯩꯅ ꯇꯧꯒꯅꯤ ꯑꯗꯨꯒ ꯌꯥꯔꯤꯈꯩ ꯑꯩꯈꯣꯏꯅ ꯄꯩꯁꯥꯁꯤ ꯑꯩꯈꯣꯏꯅ ꯇꯥꯟꯅꯕꯁꯤ ꯌꯥꯝ ꯀꯟꯅ ꯍꯣꯠꯅꯒꯗꯕꯅꯤ ꯑꯩꯈꯣꯏ ꯆꯥꯎꯈꯠꯄꯁꯤ ꯑꯩꯈꯣꯏꯅ ꯄꯩꯁꯥ ꯌꯥꯎꯗ꯭ꯔꯒꯗꯤ ꯑꯩꯈꯣꯏ ꯆꯠꯊꯣꯛ ꯆꯠꯁꯤꯟ ꯑꯃꯠꯇ ꯌꯥꯗꯦ ꯑꯗꯨꯅ ꯑꯩꯈꯣꯏ ꯖꯣꯕ ꯑꯃ ꯍꯥꯟꯅ ꯑꯩꯈꯣꯏꯅ ꯀ꯭ꯔꯦꯠ ꯇꯧꯕ ꯇꯥꯔꯦ ꯃꯐꯝꯗꯨꯗ ꯖꯣꯕ ꯌꯥꯎꯗ꯭ꯔꯗꯤ ꯑꯩꯈꯣꯏ ꯃꯐꯝ ꯑꯃꯠꯇꯗꯁꯨ ꯑꯩꯈꯣꯏ ꯂꯩꯕ ꯌꯥꯔꯣꯏ ꯑꯗꯨꯅ ꯌꯥꯔꯤꯈꯣꯏ ꯑꯩꯈꯣꯏ ꯃꯌꯥꯝ ꯇ꯭ꯔꯥꯕꯦꯜ ꯇꯧꯕ ꯃꯇꯝꯗ ꯇ꯭ꯔꯥꯕꯦꯜꯁꯤ ꯃꯈꯜ ꯂꯩ ꯑꯩꯈꯣꯏꯒꯤ ꯄꯩꯁꯥ ꯇꯥꯟꯕ ꯌꯥꯕ ꯇ꯭ꯔꯥꯕꯦꯜ ꯏꯃꯨꯡ ꯃꯅꯨꯡꯒꯤ ꯏꯟꯖꯣꯏ ꯇꯧꯕ ꯌꯥꯕ ꯇ꯭ꯔꯥꯕꯦꯜ ꯁꯤ ꯉꯥꯛꯇꯅꯤ ꯑꯩꯈꯣꯏꯅ ꯌꯥꯔꯒꯗꯤ ꯑꯩꯈꯣꯏꯅ ꯇ꯭ꯔꯥꯕꯦꯜ ꯇꯧꯁꯤ ꯍꯥꯏꯔꯒꯗꯤ ꯑꯩꯈꯣꯏ ꯍꯥꯟꯅ ꯑꯩꯈꯣꯏ ꯁꯦꯀ꯭ꯔꯤꯐꯥꯏꯁ ꯑꯃ ꯗꯔꯀꯥꯔ ꯇꯥꯏ ꯑꯩꯈꯣꯏ ꯑꯋꯥꯕ ꯑꯩꯈꯣꯏꯒꯤ ꯅꯨꯡꯉꯥꯏꯕ ꯑꯩꯈꯣꯏꯒꯤ ꯏꯔꯝꯗꯝ ꯑꯩꯒꯤ ꯑꯩ ꯄꯣꯛꯅꯐꯝꯁꯦ ꯑꯩꯅ ꯊꯥꯗꯣꯛꯑꯝꯃꯒ ꯑꯩꯒꯤ ꯃꯐꯝꯗꯨꯗ ꯑꯃꯨꯛ ꯆꯠꯀꯅꯤ ꯃꯤꯒꯤ ꯂꯝꯗꯨꯒ ꯑꯩꯒꯤꯁꯤꯒ ꯃꯥꯟꯅꯗꯕꯁꯨ ꯌꯥꯏ ꯃꯥꯟꯅꯔꯝꯕꯁꯨ ꯌꯥꯏ ꯅꯨꯡꯉꯥꯏꯔꯝꯕꯁꯨ ꯌꯥꯏ ꯅꯨꯡꯉꯥꯏꯔꯛꯇꯕꯁꯨ ꯌꯥꯏ ꯍꯥꯏꯗꯤ ꯀꯟꯗꯤꯁꯟꯗꯨ ꯈꯤꯇꯪ ꯗꯤꯐꯔꯦꯟꯁꯇꯤ ꯂꯩꯒꯅꯤ ꯑꯗꯨ ꯗꯤꯐꯔꯦꯁ ꯂꯩꯕꯗꯨ ꯑꯩꯈꯣꯏꯅ ꯈꯟꯊꯕ ꯇꯥꯔꯦ ꯑꯩꯈꯣꯏ ꯈꯥꯡꯖꯤꯟꯕ ꯇꯥꯔꯦ ꯑꯩꯈꯣꯏ ꯈꯥꯡꯕ ꯀꯜꯂꯒ ꯑꯩꯈꯣꯏ ꯑꯃꯁꯨꯡ ꯁꯛꯁꯦꯁ ꯍꯥꯏꯕꯗꯨ ꯑꯣꯏꯔꯛꯀꯗꯣꯔꯤꯕꯅꯤ ꯑꯗꯨꯅ ꯁꯛꯁꯦꯁ ꯑꯣꯏꯅꯉꯥꯏꯒꯤ ꯀꯟꯅ ꯍꯣꯠꯅꯔꯒ ꯑꯩꯈꯣꯏ ꯄꯩꯁꯥ ꯇꯥꯟꯕꯒꯤ ꯂꯝꯕꯤ ꯑꯩꯈꯣꯏ ꯐꯩꯅꯥꯟꯁꯦꯜ ꯐ꯭ꯔꯤꯗꯝ ꯑꯣꯏꯅꯉꯥꯏꯒꯤ ꯑꯩꯈꯣꯏ ꯃꯌꯥꯝ ꯍꯣꯠꯅꯃꯤꯟꯅꯁꯤ ꯑꯗꯨꯒ ꯑꯩꯈꯣꯏ ꯆꯠꯄ ꯆꯠꯃꯤꯟꯅꯁꯤ ꯍꯥꯏꯅ ꯃꯔꯨꯞ ꯃꯄꯥꯡꯁꯤꯡꯗꯁꯨ ꯑꯩꯅ ꯈꯜꯂꯤ ꯑꯗꯨꯃꯥꯏꯅ ꯍꯥꯏꯒꯦꯅ ꯑꯗꯨ ꯅꯣꯏ ꯃꯌꯥꯝ ꯑꯩꯈꯣꯏꯒꯤ ꯆꯠꯀꯗꯕ ꯇ꯭ꯔꯥꯕꯦꯜꯗꯨ ꯑꯩꯈꯣꯏꯒꯤ ꯃꯌꯥꯝꯁꯨ ꯗꯨꯕꯥꯏ ꯍꯥꯏꯕꯁꯤꯗꯤ ꯃꯌꯥꯝꯅ ꯍꯦꯟꯅ ꯈꯪꯕꯤꯔ ꯂꯛꯖꯦꯔꯁ ꯑꯗꯨꯒꯨꯝꯕ ꯀꯟꯇ꯭ꯔꯤ ꯑꯦꯁꯤꯌꯟꯒꯤ ꯖꯒꯥ ꯑꯃꯅꯤ ꯑꯗꯨꯅ ꯃꯌꯥꯝꯁꯨ ꯂꯣꯏꯅ ꯁꯤꯗ ꯑꯩꯈꯣꯏꯒꯤ ꯂꯥꯏꯔꯤꯛ ꯂꯥꯏꯁꯨ ꯈꯔ ꯃꯍꯩ ꯇꯝꯕ ꯇꯥꯔꯦ ꯑꯩꯈꯣꯏ ꯀꯝꯄꯨꯇꯔ ꯍꯩꯖꯤꯟꯕ ꯇꯥꯔꯦ ꯍꯩꯁꯤꯡꯕ ꯇꯥꯔꯦ ꯂꯦꯡꯒ꯭ꯋꯦꯁ ꯃꯔꯣꯜ ꯏꯪꯂꯤꯁ ꯈꯔ ꯉꯥꯡꯕ ꯍꯩꯕ ꯇꯥꯔꯦ ꯌꯧꯔꯒꯗꯤ ꯑꯩꯈꯣꯏꯅ ꯀꯩꯀꯩꯅꯣ ꯇꯧꯕ ꯌꯥꯕ ꯊꯕꯛꯇꯣ ꯃꯇꯝ ꯃꯥꯡꯍꯟꯗꯕꯤꯗ ꯇꯧꯁꯤꯟꯒꯗꯕꯅꯤ ꯑꯁꯤ